ꯃꯔꯨ ꯑꯣꯏꯅ ꯂꯧꯃꯤꯁꯤꯡꯅ ꯑꯩꯈꯣꯏꯒꯤ ꯂꯧꯎ ꯁꯤꯡꯎꯕ ꯃꯇꯝꯗ ꯃꯩꯒꯤ ꯑꯋꯥꯕꯁꯤ ꯃꯌꯥꯝ ꯂꯩ ꯑꯗꯨꯅ ꯁꯔꯀꯥꯔꯗꯩ ꯑꯩꯈꯣꯏꯅ ꯃꯇꯦꯡ ꯂꯧꯕ ꯌꯥꯕꯁꯦ ꯑꯩꯈꯣꯏ ꯁꯣꯂꯔꯒꯨꯝꯕ ꯁꯤꯟꯅꯔꯒ ꯑꯩꯈꯣꯏ ꯏꯁꯤꯡ ꯆꯤꯡꯈꯠꯄꯤꯕ ꯑꯃ ꯑꯗꯨ ꯅꯠꯇ꯭ꯔꯒ ꯂꯣꯗ ꯁꯦꯗꯤꯡ ꯇꯥꯕ ꯀꯥꯟꯗꯁꯨ ꯃꯔꯨ ꯑꯣꯏꯅ ꯑꯩꯈꯣꯏꯅ ꯍꯦꯛ ꯊꯕꯛ ꯃꯇꯝ ꯆꯥꯅ ꯏꯁꯤꯡ ꯆꯤꯡꯅꯤꯡꯕ ꯀꯥꯟꯗ ꯃꯩ ꯂꯥꯛꯇ꯭ꯔꯕꯅꯤꯅ ꯑꯩꯈꯣꯏ ꯂꯧꯃꯤ ꯁꯤꯡꯅ ꯃꯇꯝ ꯆꯥꯅ ꯑꯩꯈꯣꯏ ꯏꯁꯤꯡꯁꯤ ꯆꯤꯡꯕ ꯉꯝꯗ꯭ꯔꯦ ꯑꯗꯨꯅ ꯈꯨꯗꯣꯡ ꯆꯥꯗꯕ ꯃꯌꯥꯝ ꯑꯃ ꯑꯩꯈꯣꯏ ꯃꯥꯏꯌꯣꯛꯅꯔꯤ ꯃꯁꯤ ꯀꯣꯛꯅꯅꯕ ꯑꯩꯈꯣꯏ ꯃꯔꯨ ꯑꯣꯏꯅ ꯑꯩꯈꯣꯏꯒꯤ ꯇꯣꯉꯥꯟ ꯇꯣꯉꯥꯟꯕ ꯎꯄꯥꯏ ꯁꯤꯖꯤꯟꯅꯔꯒ ꯑꯩꯈꯣꯏ ꯂꯧꯃꯤꯁꯤꯡꯒꯤꯗꯃꯛꯇ ꯈꯨꯗꯣꯡ ꯆꯥꯅꯉꯥꯏꯒꯤꯗꯃꯛꯇ ꯑꯩꯈꯣꯏꯅ ꯇꯧꯕ ꯌꯥꯕꯁꯦ ꯁꯣꯂꯔꯒꯤꯁꯤ ꯐꯖꯅ ꯄꯥꯟꯕꯤꯕ ꯑꯣꯏꯕ ꯇꯥꯔꯒꯗꯤ ꯂꯣꯗ ꯁꯦꯗꯤꯡ ꯂꯩꯕ ꯇꯥꯔꯒꯁꯨ ꯑꯇꯣꯞꯄ ꯎꯄꯥꯏ ꯑꯃꯅ ꯑꯩꯈꯣꯏ ꯏꯁꯤꯡꯁꯤꯡꯁꯤ ꯆꯤꯡꯕ ꯌꯥꯏ